ꯃꯅꯤꯄꯨꯔꯒꯤ ꯑꯣꯏꯕ ꯆꯠꯅꯕꯤ ꯀꯌꯥ ꯂꯩ ꯑꯗꯨꯏ ꯃꯅꯨꯡꯗ ꯌꯥꯎꯁꯪ ꯑꯗꯒꯤ ꯅꯤꯉꯣꯜ ꯆꯥꯛꯀꯧꯕ ꯑꯗꯨꯝ ꯄꯟꯕ ꯌꯥꯏ ꯌꯥꯎꯁꯪꯁꯦ ꯑꯩꯈꯣꯏ ꯁꯤꯗ ꯌꯥꯝ ꯐꯖꯅ ꯑꯉꯥꯡꯁꯤꯡꯁꯤꯅ ꯅꯨꯃꯤꯠꯇꯨꯒꯤ ꯍꯦꯛ ꯌꯥꯎꯁꯪ ꯌꯧꯒꯗꯧꯔꯦ ꯍꯥꯏꯕꯗꯒꯤꯗꯤ ꯑꯅꯧ ꯑꯅꯧꯕ ꯐꯤꯔꯣꯜ ꯁꯦꯠꯄ ꯏꯟꯕ ꯑꯗꯒꯤꯗꯤ ꯃꯈꯣꯏꯁꯦ ꯅꯨꯃꯤꯠꯇꯨꯒꯤ ꯅꯨꯡꯗꯥꯡꯋꯥꯏꯗ ꯂꯥꯏꯒꯤ ꯁꯪ ꯃꯆꯥ ꯑꯃꯃꯝ ꯁꯥꯏ ꯑꯗꯨꯗ ꯄꯨꯖꯥ ꯂꯪꯖꯥ ꯀꯠꯂꯕ ꯃꯇꯨꯡꯗ ꯃꯩ ꯊꯥꯔꯒ ꯃꯩꯗꯨꯗꯒꯤ ꯑꯩꯈꯣꯏꯅ ꯐꯠꯇꯕ ꯄꯨꯝꯕ ꯂꯣꯏꯅ ꯀꯣꯛꯈ꯭ꯔꯦ ꯍꯥꯏꯔꯒ ꯑꯃ ꯑꯃꯨꯛ ꯃꯩ ꯊꯥꯕ ꯂꯣꯏꯕꯗꯨꯗꯒꯤ ꯐꯤꯔꯥꯜ ꯍꯥꯞꯄꯤ ꯐꯤꯔꯥꯜꯗꯨꯗꯒꯤ ꯃꯩ ꯆꯥꯛꯈꯤꯕꯗꯨꯒꯤ ꯑꯩꯈꯣꯏꯒꯤ ꯀꯔꯤ ꯍꯥꯏꯁꯤꯔꯥ ꯇꯥꯡꯀꯣꯏ ꯍꯥꯏꯇꯥꯔꯦ ꯑꯗꯨꯅ ꯑꯩꯈꯣꯏꯁꯦ ꯂꯥꯏꯕꯛꯇ ꯕꯤꯟꯗꯤ ꯅꯝꯃꯦ ꯑꯗꯨꯒ ꯐꯠꯇꯕ ꯄꯨꯝꯕ ꯂꯣꯏꯅ ꯀꯣꯛꯈ꯭ꯔꯦ ꯍꯥꯏꯕꯩ ꯋꯥꯈꯜꯁꯤꯗ ꯑꯩꯈꯣꯏꯅ ꯑꯉꯥꯡꯁꯤꯡꯗꯣ ꯑꯗꯨꯗꯒꯤꯗꯤ ꯌꯨꯝꯊꯣꯡ ꯌꯨꯝꯊꯣꯡ ꯈꯨꯗꯤꯡꯃꯛꯇ ꯄꯩꯁꯥ ꯈꯥꯏꯕ ꯆꯠꯂꯤ ꯄꯩꯁꯥ ꯈꯥꯏꯕ ꯆꯠꯂꯅꯤ ꯑꯗꯨꯒꯤꯗꯤ ꯅꯥꯀꯊꯦꯡꯕ ꯍꯥꯏꯔꯒ ꯑꯗꯨꯝ ꯍꯥꯏꯅꯩ ꯏꯝꯐꯥꯜꯗꯗꯤ ꯑꯗꯨ ꯃꯐꯝ ꯃꯐꯝ ꯈꯨꯗꯤꯡꯃꯛꯇ ꯆꯠꯂꯒ ꯄꯩꯁꯥ ꯅꯤꯔ ꯆꯠꯂꯅꯤ ꯑꯗꯨꯒ ꯌꯨꯝꯊꯣꯡ ꯌꯨꯝꯊꯣꯡ ꯈꯨꯗꯤꯡꯃꯛꯀꯤ ꯃꯤꯁꯤꯡꯅꯁꯨ ꯑꯉꯥꯡꯗꯨꯗ ꯄꯩꯁꯥꯗꯣ ꯍꯔꯥꯎ ꯍꯔꯥꯎ ꯍꯥꯞꯄꯤ ꯀꯨꯝ ꯑꯃꯒꯤ ꯃꯈꯣꯏꯒꯤ ꯍꯔꯥꯎꯖꯕꯤ ꯅꯨꯡꯉꯥꯏꯅ ꯆꯛꯆꯥ ꯍꯩꯖꯥꯟꯅꯅꯕ ꯑꯗꯨꯒ ꯃꯌꯥꯝ ꯍꯔꯥꯎ ꯇꯌꯥꯝꯅ ꯂꯩꯕ ꯑꯗꯨꯒꯨꯝꯕꯒꯤ ꯈꯨꯗꯣꯡꯆꯥꯕ ꯐꯪꯉꯤ ꯍꯥꯏꯕꯒꯤ ꯑꯗꯨꯃꯥꯏꯅ ꯇꯧꯋꯤ ꯑꯗꯣ ꯑꯉꯥꯡꯁꯤꯡꯗꯨꯁꯨ ꯃꯁꯥ ꯃꯁꯥꯒꯤ ꯐꯤ ꯂꯩꯖꯕꯤꯗ ꯍꯟꯅ ꯁꯦꯠꯂꯒ ꯃꯌꯥꯝꯗꯒꯤ ꯑꯃꯨꯛ ꯄꯩꯁꯥ ꯈꯥꯏꯕ ꯂꯣꯏꯔꯦ ꯑꯗꯨꯏ ꯃꯊꯪ ꯅꯨꯃꯤꯠ ꯃꯉꯥꯅꯤ ꯑꯣꯏꯅ ꯆꯠꯊꯖꯩ ꯃꯅꯤꯄꯨꯔꯗꯗꯤ ꯅꯨꯃꯤꯠ ꯃꯉꯥꯅꯤꯗꯨ ꯃꯊꯪꯒꯤ ꯅꯨꯃꯤꯠꯇꯨꯗꯒꯤꯗꯤ ꯑꯉꯥꯡꯁꯤꯡꯗꯣ ꯁꯣꯔꯣꯛꯇ ꯆꯠꯄ ꯃꯄꯨꯡ ꯃꯧꯄ꯭ꯋꯥ ꯑꯗꯒꯤꯗꯤ ꯑꯍꯜ ꯂꯃꯟ ꯃꯌꯥꯝ ꯂꯝꯕꯤꯗ ꯂꯥꯛꯄꯁꯤꯡꯗꯨꯗꯒꯤ ꯄꯩꯁꯥ ꯈꯔ ꯈꯔ ꯅꯤꯕ ꯑꯁꯤ ꯆꯠꯅꯕꯤꯁꯨ ꯑꯗꯨꯝ ꯃꯔꯩ ꯑꯗꯣ ꯆꯠꯅꯕꯤꯗꯣ ꯑꯗꯨꯗꯁꯨ ꯃꯌꯥꯝꯗꯨꯅꯁꯨ ꯍꯔꯥꯎ ꯍꯔꯥꯎ ꯑꯗꯨꯝ ꯄꯤꯕꯤ ꯑꯗꯨꯒ ꯀꯅꯥꯒꯨꯝꯕ ꯃꯔꯨꯞ ꯃꯄꯥꯡ ꯍꯥꯏꯒꯗ꯭ꯔꯥ ꯅꯍꯥ ꯑꯉꯥꯡ ꯅꯨꯄꯥ ꯃꯆꯥꯁꯤꯡꯅ ꯑꯃꯨꯛ ꯃꯆꯨ ꯃꯆꯨꯒꯤ ꯑꯕꯦꯔ ꯑꯗꯒꯤꯗꯤ ꯄꯤꯆꯀꯥꯔꯤ ꯄꯨꯔꯛꯑꯒ ꯃꯈꯣꯏꯗ ꯇꯩꯕ ꯑꯗꯒꯤꯗꯤ ꯀꯥꯞꯄ ꯑꯗꯨꯒꯤ ꯆꯠꯅꯕꯤꯁꯨ ꯑꯗꯨꯝ ꯇꯧꯋꯤ ꯑꯗꯨ ꯈꯨꯗꯤꯡꯃꯛꯇꯨ ꯀꯅꯥꯁꯨ ꯁꯥꯎꯅꯗꯦ ꯍꯔꯥꯎ ꯍꯔꯥꯎ ꯂꯣꯏꯅ ꯅꯣꯛꯇ ꯈꯦꯗ ꯍꯔꯥꯎꯅ ꯄꯥꯡꯊꯣꯛꯃꯤꯟꯅꯩ ꯑꯗꯨ ꯅꯨꯃꯤꯠ ꯃꯉꯥꯅꯤ ꯁꯨꯔꯕ ꯃꯇꯨꯡꯗꯒꯤ ꯑꯃꯨꯛ ꯄꯨꯝꯅꯃꯛꯇꯣ ꯂꯣꯏꯅ ꯂꯣꯏꯁꯤꯜꯂꯤ ꯃꯔꯛꯇꯨꯗ ꯊꯥꯕꯜ ꯆꯣꯡꯕ ꯍꯥꯏꯗꯅ ꯃꯩꯇꯩꯒꯤ ꯆꯠꯅꯕꯤ ꯑꯃ ꯂꯩ ꯑꯗꯨꯅ ꯊꯥꯕꯜ ꯆꯣꯡꯕꯗꯨꯗ ꯄꯥꯈꯪ ꯂꯩꯁꯥꯕꯤ ꯂꯣꯏꯅꯕꯁꯦ ꯂꯝꯄꯥꯛꯇ ꯃꯩ ꯉꯥꯟꯅ ꯊꯥꯜꯂꯒ ꯄꯨꯝꯅꯃꯛꯇꯨ ꯇꯧꯃꯤꯟꯅꯕ ꯉꯥꯛꯇꯅꯤ ꯑꯗꯨꯒ ꯑꯃꯨꯛ ꯅꯤꯉꯣꯜ ꯆꯥꯛꯀꯧꯕ ꯍꯥꯏꯕ ꯆꯠꯅꯕꯤ ꯑꯁꯤꯗꯁꯨ ꯑꯃꯨꯛ ꯀꯩꯗꯧꯔꯦ ꯅꯤꯉꯣꯜꯁꯤꯡ ꯃꯌꯨꯝ ꯄꯥꯟꯈ꯭ꯕ ꯏꯃꯨꯡ ꯑꯃꯗꯒꯤ ꯑꯇꯣꯞꯄ ꯏꯃꯨꯡ ꯑꯃꯗ ꯂꯩꯀꯥꯏ ꯑꯃꯗꯒꯤ ꯂꯩꯀꯥꯏ ꯑꯃꯗ ꯑꯗꯨꯗꯒꯤꯗꯤ ꯈꯨꯟ ꯑꯃꯗꯒꯤ ꯈꯨꯟ ꯑꯃꯗ ꯁꯨꯃꯥꯏꯅ ꯃꯌꯨꯝ ꯄꯥꯟꯈ꯭ꯔꯕ ꯅꯤꯉꯣꯜ ꯃꯌꯥꯝꯁꯤꯡꯁꯤ ꯑꯃꯨꯛ ꯃꯕꯨꯡ ꯃꯧꯄ꯭ꯋꯥꯁꯤꯡꯅ ꯆꯥꯛꯀꯧꯔꯒ ꯑꯃꯨꯛ ꯃꯌꯨꯝꯗ ꯄꯨꯟꯅ ꯃꯕꯨꯡ ꯃꯧꯄ꯭ꯋꯥꯁꯤꯡꯒ ꯆꯥꯛ ꯆꯥꯃꯤꯟꯅꯔꯒ ꯍꯔꯥꯎ ꯇꯌꯥꯝꯅ ꯅꯨꯡꯁꯤꯅ ꯂꯩꯔꯤ ꯍꯥꯏꯕꯗꯨ ꯐꯣꯡꯗꯣꯛꯄꯒꯤ ꯑꯗꯨꯒꯨꯝꯕ ꯆꯠꯅꯕꯤ ꯃꯈꯜ ꯑꯃꯅꯤ ꯑꯗꯨꯗꯁꯨ ꯌꯥꯝ ꯐꯖꯅ ꯑꯍꯥꯎ ꯑꯊꯨꯝ ꯑꯗꯒꯤ ꯃꯊꯦꯜ ꯂꯨꯀꯣꯏ ꯃꯌꯥꯝ ꯇꯧꯔꯒ ꯄꯤꯕꯁꯤꯡꯗꯨꯅ ꯅꯤꯉꯣꯜꯁꯤꯡꯗꯣ ꯑꯣꯛꯏ ꯑꯗꯨꯒ ꯌꯥꯝ ꯅꯨꯡꯁꯤꯅ ꯃꯧꯁꯤꯡꯗꯨ ꯑꯃꯗꯤ ꯄꯤꯕꯁꯤꯡ ꯑꯗꯨꯅ ꯃꯈꯣꯏꯕꯨ ꯑꯣꯛꯄꯤ ꯑꯁꯤꯅꯤ ꯃꯩꯇꯩꯒꯤ ꯆꯠꯅꯕꯤꯗ ꯃꯕꯨꯡ ꯃꯧꯄ꯭ꯋꯥ ꯅꯨꯡꯁꯤꯅꯅ ꯈꯨꯗꯤꯡꯃꯛ ꯂꯩꯃꯤꯟꯅꯩ ꯍꯥꯏꯕꯒꯤ ꯑꯗꯨꯒꯨꯝꯕ ꯎꯠꯄ ꯑꯗꯨꯒꯨꯝꯕ ꯆꯠꯅꯕꯤ ꯃꯈꯜ ꯑꯃꯅꯤ ꯌꯦꯡꯕꯗꯁꯨ ꯌꯥꯝ ꯅꯨꯡꯉꯥꯏꯕ ꯑꯗꯨꯒ ꯅꯤꯉꯣꯜꯁꯤꯡꯗꯨꯅꯁꯨ ꯍꯔꯥꯎ ꯍꯔꯥꯎꯅ ꯃꯄꯥꯝꯗ ꯃꯈꯣꯏꯒꯤ ꯄꯤꯈꯤꯕ ꯑꯍꯟꯕ ꯑꯔꯨꯕ ꯆꯠꯅꯕꯤꯒꯤ ꯐꯤꯖꯣꯜꯁꯤꯡꯗꯣ ꯁꯦꯠꯂꯒ ꯂꯥꯛꯄ ꯃꯇꯝꯗ ꯍꯔꯥꯎ ꯍꯔꯥꯎꯅ ꯃꯕꯨꯡ ꯃꯧꯄ꯭ꯋꯥꯁꯤꯡꯅ ꯕꯣꯔ ꯄꯤꯔꯒꯗꯤ ꯑꯐꯕ ꯑꯣꯏ ꯍꯥꯏꯅ ꯁꯨꯃꯥꯏꯅ ꯊꯥꯖꯅꯕꯤ ꯑꯃꯁꯨ ꯂꯩ